ꯔꯤꯁꯥꯏꯀꯜ ꯇꯧꯕ ꯍꯥꯏꯕꯁꯤ ꯌꯥꯝꯅ ꯃꯔꯨꯑꯣꯏ ꯃꯔꯝꯗꯤ ꯑꯩꯈꯣꯏꯅ ꯄ꯭ꯂꯥꯁꯇꯤꯛ ꯐꯠꯇꯕ ꯕꯣꯇꯜ ꯑꯗꯨ ꯑꯔꯦꯝꯕꯗ ꯍꯨꯟꯗꯣꯛꯄꯒꯤ ꯃꯍꯨꯠꯇ ꯉꯁꯥꯏꯒꯤ ꯐꯦꯛꯇ꯭ꯔꯤꯗ ꯄꯨꯔꯒ ꯑꯩꯈꯣꯏꯅ ꯕꯣꯇꯜꯁꯤ ꯃꯊꯪ ꯃꯊꯪ ꯄꯣꯂꯥꯡꯅꯤ ꯈꯪꯗꯦ ꯇꯕꯅꯤ ꯈꯪꯗꯦ ꯁꯤꯖꯤꯟꯅꯕ ꯌꯥꯕ ꯃꯑꯣꯡꯗ ꯐꯝꯅꯕꯕꯨ ꯑꯣꯏꯒꯦꯔꯥ ꯐꯥꯟꯕꯨ ꯑꯣꯏꯒꯦꯔꯥ ꯑꯣꯟꯊꯣꯛꯄ ꯌꯥꯕ ꯃꯔꯝ ꯑꯃ ꯑꯣꯟꯊꯣꯛꯂꯒ ꯑꯩꯈꯣꯏꯅ ꯁꯤꯖꯤꯟꯅꯕ

ꯑꯩꯈꯣꯏꯅ ꯗꯁꯕꯤꯟ ꯑꯆꯧꯕ ꯑꯃꯗ ꯍꯥꯞꯆꯤꯜꯂꯒ ꯉꯁꯥꯏꯒꯤ ꯄꯣꯠꯁꯤꯡ ꯑꯗꯨ ꯑꯩꯈꯣꯏꯅ ꯍꯥꯔ ꯑꯣꯏꯅ ꯁꯦꯝꯗꯣꯛꯑꯒ ꯑꯩꯈꯣꯏꯅ ꯁꯦꯝꯖꯔꯤꯕ ꯊꯥꯖꯔꯤꯕ ꯑꯩꯈꯣꯏꯒꯤ ꯃꯆꯥ ꯃꯆꯥ ꯑꯩꯈꯣꯏꯒꯤ ꯍꯤꯡꯒꯣꯜꯁꯤꯡꯗꯨꯗ ꯑꯩꯈꯣꯏꯅ ꯍꯥꯔ ꯑꯣꯏꯅ ꯑꯣꯟꯊꯣꯛꯑꯒ ꯆꯥꯏꯖꯕ ꯑꯗꯨ ꯑꯣꯏꯇꯔꯗꯤ ꯏꯁꯥꯗꯁꯨ ꯑꯅꯥꯕ ꯍꯥꯏꯕꯗꯣ ꯂꯩꯔꯔꯣꯏ ꯑꯩꯈꯣꯏꯅ ꯑꯐꯕ ꯑꯣꯏꯅ ꯈꯟꯗꯣꯔꯤꯕꯅꯤ ꯑꯗꯨꯒ ꯉꯁꯥꯏꯒꯤ ꯑꯩꯈꯣꯏꯒꯤ ꯏꯃꯨꯡꯗꯒꯤ ꯐꯤꯔꯣꯜ ꯐꯠꯇꯕ ꯑꯗꯨ ꯊꯣꯛꯂꯛꯑꯒꯅ ꯐꯤꯔꯣꯜꯁꯤꯡꯁꯦ ꯑꯩꯈꯣꯏꯅ ꯀꯃꯥꯏꯅ ꯇꯧꯒꯦ ꯍꯥꯏꯕ ꯃꯇꯝꯗ ꯐꯤꯁꯤꯡꯁꯦ ꯑꯩꯈꯣꯏꯅ ꯉꯁꯥꯏꯒꯤ ꯐꯠꯇ꯭ꯔꯦ ꯍꯥꯏꯅ ꯍꯨꯟꯗꯣꯛꯑꯕꯁꯤꯡꯗꯣ ꯑꯩꯈꯣꯏꯅ ꯐꯤꯗꯨ ꯀꯔꯤꯒꯨꯝꯕ ꯁꯤꯖꯤꯟꯅꯕ ꯌꯥꯕ ꯃꯑꯣꯡꯗ ꯇꯧꯒꯦ ꯍꯥꯏꯇꯔꯒꯗꯤ ꯐꯤꯗꯣ ꯑꯩꯈꯣꯏꯅ ꯀꯥꯡꯈꯜ ꯑꯣꯏꯅ ꯇꯨꯕ ꯌꯥꯕ ꯐꯤꯈꯩꯅ ꯈꯅꯗꯣꯛꯑꯒ ꯀꯥꯡꯈꯜ ꯑꯣꯏꯅ ꯇꯨꯊꯣꯛꯄꯤꯕ ꯑꯗꯨꯒ ꯑꯩꯈꯣꯏꯅ ꯀꯥꯟꯙꯥ ꯑꯣꯏꯅ ꯁꯦꯝꯕ ꯌꯥꯕ ꯐꯤ ꯑꯣꯏꯔꯒꯅ ꯀꯥꯟꯙꯥ ꯑꯣꯏꯅ ꯁꯦꯝꯗꯣꯛꯄꯤꯕ ꯑꯗꯒꯤ ꯑꯩꯈꯣꯏꯅ

ꯍꯥꯏꯖꯕꯅꯤ